ꯍꯂꯣ ꯑꯣ ꯃꯥꯅꯤ ꯃꯥꯅꯤ ꯍꯣꯏ ꯍꯣꯏ ꯂꯧ

ꯑꯣ ꯑꯗꯨꯁꯨ ꯂꯣꯏꯅ ꯈꯟꯅꯁꯦ ꯂꯥꯛꯑꯣ ꯅꯪꯒꯤꯁꯨ ꯈꯔ ꯀꯩꯅꯣ ꯇꯧꯅꯕ ꯂꯦꯝꯅꯕ ꯑꯩ ꯌꯦꯡꯉꯒ ꯄꯤꯔꯒ ꯂꯣꯏꯔꯦ ꯀꯩꯅꯣ ꯃꯍꯤꯒ ꯒꯨꯂꯤꯗꯨꯒ ꯄꯥꯔꯒ ꯊꯥ ꯑꯍꯨꯝ ꯂꯣ ꯂꯦꯞꯇꯕꯤꯗ ꯆꯥꯔꯒꯗꯤ ꯆꯥꯛꯈꯥꯎ ꯅꯥꯕꯗꯨ ꯈꯔ ꯐꯒꯅꯤ ꯑꯗꯨꯒ ꯑꯗꯩꯗꯤ ꯑꯗꯨꯝ ꯈꯔ ꯃꯔꯛ ꯃꯔꯛꯇꯁꯨ ꯑꯗꯨꯝ ꯆꯥꯒꯤꯕ ꯌꯥꯔꯦ ꯑꯗꯣ ꯂꯥꯛꯑꯒ ꯄꯨꯝꯅꯃꯛꯁꯤ ꯂꯣꯏꯅ ꯑꯐ ꯐꯠꯇ ꯈꯟꯅꯁꯦ ꯌꯥꯒꯅꯤ ꯂꯥꯛꯑꯣ ꯄꯨꯡ ꯀꯌꯥꯗ ꯂꯥꯛꯀꯦ ꯍꯥꯏꯔꯤꯝꯅꯣ ꯍꯥꯏꯔꯛꯑꯣ ꯑꯣ ꯂꯥꯛꯑꯣ ꯑꯩ ꯉꯥꯏꯔꯝꯃꯒꯦ ꯑꯗꯨꯒ ꯆꯥꯛꯈꯥꯎꯗꯨ ꯑꯗꯨꯝ ꯂꯦꯞꯇꯕꯤ ꯆꯥꯔꯗꯤ ꯐꯒꯅꯤ ꯐꯅꯕ ꯆꯥꯔꯗꯤ ꯑꯂꯥꯍꯅ ꯑꯗꯨꯝ ꯐꯍꯟꯕ ꯇꯥꯕꯅꯦ ꯍꯣꯏ ꯍꯣꯏ ꯄꯤꯒꯦ ꯅꯪꯁꯨ ꯇꯣꯡꯅꯕ ꯃꯤꯉꯣꯟꯗ ꯄꯤꯅꯤ ꯍꯥꯏꯔꯝꯅꯤꯅ ꯎꯝ ꯍꯣꯏ ꯍꯣꯏ ꯅꯪ ꯎꯝ ꯍꯣꯏ ꯅꯪꯅ ꯆꯥꯔꯒ ꯍꯥꯟꯅ ꯐꯩ ꯐꯠꯇꯦꯗꯨ ꯈꯪꯉꯒ ꯃꯤꯉꯣꯟꯗꯁꯨ ꯄꯤꯔꯣ ꯅꯪꯒꯤꯁꯨ ꯂꯦꯝꯅꯕ ꯑꯩꯅꯁꯨ ꯌꯦꯡꯉꯒ ꯄꯤꯕ ꯇꯥꯕꯅꯤ ꯑꯗꯨꯒ ꯅꯪ ꯑꯗꯨꯝ ꯈꯪꯒꯅꯤ ꯂꯦꯝꯅꯕ ꯄꯤꯕ ꯇꯥꯕꯅꯤ ꯀꯩꯅꯣ ꯀꯩꯗꯧꯕꯒꯤ ꯄꯤꯔꯣꯏꯗꯣꯔꯤꯕ ꯍꯣꯏ ꯍꯣꯏ ꯂꯥꯛꯑꯣ ꯂꯥꯛꯑꯣ ꯑꯗꯨꯗꯤ ꯑꯗꯨꯒ ꯄꯤꯔꯒꯦ ꯑꯗꯨꯒ ꯅꯪꯒꯤ ꯄ꯭ꯔꯣꯐꯤꯠ ꯂꯦꯝꯅꯕ ꯑꯩꯅ ꯀꯥꯅꯗꯦ ꯑꯗꯨꯗꯤ ꯂꯦꯝꯗ꯭ꯔꯗꯤ ꯀꯔꯤ ꯀꯥꯅꯩ ꯑꯩꯉꯣꯟꯗꯁꯨ ꯅꯪꯉꯣꯟꯗꯁꯨ ꯑꯗꯨ ꯅꯪꯁꯨ ꯀꯥꯟꯅꯕꯗꯨ ꯐꯪꯅꯕꯗꯨ ꯑꯩꯅ ꯄꯤꯒꯅꯤ ꯂꯥꯛꯑꯣ ꯂꯥꯛꯑꯒ ꯂꯣꯏꯅ ꯈꯪꯒꯗꯝꯅꯤ ꯑꯐ ꯐꯠꯇ ꯇꯣꯡꯉꯤ ꯇꯣꯡꯗꯦ ꯅꯪꯁꯨ ꯌꯣꯜꯂꯣ ꯑꯗꯨꯒ ꯎꯝ ꯍꯣꯏ ꯍꯣꯏ ꯂꯧꯕ ꯂꯥꯛꯑꯒ ꯍꯣꯏ ꯍꯣꯏ ꯍꯥꯡꯒꯦ ꯑꯩ ꯍꯥꯡꯗꯅ ꯑꯗꯨꯝ ꯂꯩꯔꯤꯝꯅꯤꯗ ꯅꯈꯣꯏ ꯂꯥꯛꯑꯣ ꯑꯗꯨꯝ ꯎꯝ ꯍꯣꯏ ꯂꯥꯛꯑꯣ ꯑꯩ ꯉꯥꯏꯔꯝꯃꯒꯦ ꯎꯝ